ꯃꯅꯤꯄꯨꯔꯗ ꯀꯂꯥꯒꯤ ꯁꯛꯇꯝ ꯑꯃꯗꯤ ꯃꯅꯤꯄꯨꯔꯒꯤ ꯀꯜꯆꯔꯁꯤꯡꯕꯨ ꯎꯠꯄ ꯑꯛꯇꯝꯁꯤꯡꯒꯤ ꯑꯣꯏꯕ ꯐꯦꯁꯇꯤꯕꯦꯜꯁꯤꯡ ꯅꯕꯦꯝꯕꯔ ꯊꯥꯗ ꯄꯥꯡꯊꯣꯛꯄ ꯁꯉꯥꯏ ꯐꯦꯁꯇꯤꯕꯦꯜ ꯑꯗꯨꯒ ꯑꯩꯈꯣꯏꯒꯤ ꯂꯥꯏ ꯍꯔꯥꯎꯕ ꯑꯗꯒꯤ ꯀꯨꯠ ꯐꯦꯁꯇꯤꯕꯦꯜ ꯁꯤꯔꯣꯏ ꯂꯤꯂꯤ ꯑꯁꯤꯅꯆꯤꯡꯕ ꯀꯌꯥ ꯑꯁꯤꯅ ꯃꯄꯥꯜ ꯂꯝꯗꯒꯤ ꯂꯥꯛꯄ ꯃꯤꯑꯣꯏꯁꯤꯡꯗ ꯃꯅꯤꯄꯨꯔꯒꯤ ꯀꯂꯥꯒꯤ ꯍꯩ ꯁꯤꯡꯕ ꯑꯃꯗꯤ ꯃꯅꯤꯄꯨꯔꯒꯤ ꯀꯜꯆꯔꯒꯤ ꯁꯛꯇꯝꯕꯨ ꯇꯥꯛꯏ